ꯏꯅꯝꯃ ꯏꯅꯝ ꯏꯕꯦꯜꯂꯩ ꯏꯅꯝꯃ ꯍꯥ ꯏꯅꯝꯃ ꯅꯠꯇ꯭ꯔꯣ ꯏꯅꯝꯃ ꯑ ꯑꯁ ꯎꯗꯕ ꯀꯨꯏꯔꯦꯗꯀꯣ ꯏꯅꯝꯃ ꯑꯩꯁꯦ ꯏꯅꯝꯃ ꯎꯗꯕ ꯌꯥꯝ ꯀꯨꯏꯔꯦ ꯑ ꯎꯗꯕ ꯌꯥꯝ ꯀꯨꯏꯔꯦ ꯑꯍꯟꯕꯨ ꯑꯣꯏꯁꯜꯂꯝꯗꯦꯅꯦ ꯑꯍꯟ ꯑꯩꯗꯤ ꯎꯗꯕ ꯀꯨꯏꯔꯦ ꯑꯍꯟꯒ ꯌꯥꯝ ꯑꯣꯏꯔꯝꯃꯗꯧꯕꯣꯏ ꯅꯤꯡꯏ ꯑꯣꯏꯁꯜꯂꯝꯗꯦ ꯏꯅꯝꯃ ꯎꯝ ꯑꯥ ꯑꯩ ꯑꯧ ꯑꯧ ꯑꯗꯣ ꯑꯩꯁꯦ ꯃꯣꯏꯒꯤ ꯀꯩꯅꯣꯒꯤ ꯑꯃ ꯊꯕꯛ ꯑꯃ ꯆꯠꯂꯨꯕꯗꯩ ꯏꯅꯝꯃ ꯍꯣꯏꯗ ꯆꯪꯉꯛꯄꯅꯦꯕ ꯑꯥ ꯀꯩꯅꯣꯒꯤ ꯑꯥ ꯀꯨꯏꯔꯦꯍꯦ ꯎꯗꯕ ꯎꯝ ꯎꯝ ꯐꯝꯃꯒꯦ ꯐꯝꯃꯒꯦ ꯎꯝ ꯑꯥ ꯐꯝꯒꯦ ꯐꯝꯒꯦ ꯏꯅꯝꯃ ꯐꯝꯃꯒꯦ ꯁ꯭ꯋꯥꯏꯗꯁꯨꯝ ꯐꯝꯃꯒꯦ ꯌꯥꯅꯤ ꯌꯥꯅꯤ ꯎꯝ ꯀꯩꯅꯣꯒꯤ ꯍꯛꯆꯥꯡꯗꯤ ꯅꯨꯡꯉꯥꯏꯕꯤꯔꯤꯕ ꯑꯧ ꯑꯩꯁꯨ ꯀꯩꯅꯣꯒꯤꯅꯦꯅ ꯊꯕꯛ ꯏꯪꯈꯥꯡ ꯈꯔ ꯚꯣꯠꯀꯤꯅꯤ ꯀꯔꯤꯒꯤꯅꯤꯑꯅ ꯄꯪꯆꯦꯟꯗ ꯆꯦꯟꯕꯗ ꯅꯣꯡꯇ ꯂꯥꯛꯄ ꯉꯝꯗꯦꯅꯅꯦ ꯈꯜꯂꯒꯅꯦ ꯃꯊꯪ ꯃꯊꯪ ꯆꯠꯂꯨꯕꯗꯩ ꯂꯥꯛꯏꯅꯤ ꯏꯅꯝꯃ ꯑꯥ ꯑꯣ ꯀꯨꯏꯔꯦ ꯀꯨꯏꯔꯦ ꯎꯝ ꯎꯝ ꯀꯨꯏꯔꯦ ꯎꯝ ꯑꯩꯁꯦ ꯍꯣ ꯏꯅꯝꯃ ꯍꯣꯏꯗ ꯆꯪꯉꯛꯑꯒ ꯀꯩꯅꯣꯁꯨ ꯎꯅꯅꯤꯡꯕ ꯁꯣꯝꯗ ꯑꯃꯨꯛ ꯃꯈꯥꯔꯣꯝꯗ ꯑꯃꯨꯛ ꯆꯠꯂꯨꯗꯧꯁꯨ ꯂꯩꯔꯤꯕ ꯏꯅꯝꯃ ꯍꯣꯏꯗ ꯉꯥꯏꯍꯥꯛꯇꯪ ꯎꯝ ꯏꯅꯝꯃ ꯍꯣꯏꯗ ꯉꯥꯏꯍꯥꯛꯇꯪ ꯆꯪꯉꯝꯃꯒ ꯎꯝ ꯑꯥꯎ ꯉꯝꯃꯔꯣꯏ ꯉꯝꯃꯔꯣꯏ ꯏꯅꯝꯃ ꯎꯝ ꯀꯟꯕꯨ ꯀꯜꯂꯤꯅꯦ ꯎꯝ ꯀꯟꯕꯨ ꯀꯜꯂꯤ ꯀꯟꯕꯨ ꯀꯜꯂꯤ

ꯍꯥꯎ ꯑꯥꯎ ꯑꯧ ꯉꯝꯃꯔꯣꯏ ꯉꯝꯃꯔꯣꯏ ꯀꯟꯕꯨ ꯀꯜꯂꯝꯃꯤ ꯍꯛꯆꯥꯡ ꯀꯜꯂꯝꯃꯤ ꯀꯜꯂꯝꯃꯤ ꯑꯩ ꯃꯣꯏꯒꯤ ꯀꯩꯅꯣꯒꯤꯅꯦ ꯍꯟꯗꯛꯀꯤ ꯀꯩꯅꯣꯗ ꯄ꯭ꯔꯙꯥꯟ ꯂꯦꯞꯀꯗꯕꯗꯣ ꯏꯅꯥꯎꯅꯨꯄꯥ ꯊꯣꯛꯑꯦꯕ ꯑꯗꯨꯒꯤꯅꯦ ꯆꯠꯇ ꯌꯥꯗꯗꯅꯅꯦ ꯑꯩ ꯏꯅꯥꯎ ꯅꯨꯄꯥꯗꯨꯒꯤꯗꯃꯛꯇ ꯑꯩꯁꯦ ꯄꯣꯠꯁꯦ ꯃꯊꯪ ꯃꯊꯪ ꯀꯩꯅꯣ ꯇꯧꯔꯒ ꯆꯠꯂꯨꯔꯤꯅꯦ ꯃꯣꯏꯅ ꯂꯦꯞꯁꯜꯂꯛꯑꯕꯅꯤꯅ ꯑꯩꯁꯨ ꯊꯕꯛꯇꯣ ꯆꯦꯟꯗ ꯌꯥꯗꯗꯅꯅꯦ ꯆꯠꯂꯨꯏ ꯂꯥꯛꯏꯅꯦ ꯏꯅꯝꯃ ꯍꯣꯏꯗ ꯎꯅꯒꯦꯅ ꯑꯧ ꯍꯣ ꯑꯗꯨꯅꯦ ꯑꯗꯨꯅꯦ ꯑꯩꯗꯤ ꯏꯅꯝꯃ ꯂꯩꯌꯦꯅ ꯂꯥꯛꯏꯅꯤꯀꯣ ꯏꯅꯝꯃ ꯎꯝ ꯎꯝ ꯑꯧ

ꯍꯣ ꯍꯣ ꯍꯣ ꯏꯅꯝꯃ ꯑꯩ ꯉꯁꯤꯁꯨ ꯂꯥꯛꯀꯦ ꯃꯊꯪ ꯑꯃꯨꯛ ꯆꯠꯊꯣꯔꯛꯀꯦꯀꯣ ꯏꯅꯝꯃ ꯎꯝ